ꯑꯩꯒꯤ ꯈꯣꯡꯆꯠꯀꯤ ꯃꯇꯝꯗ ꯑꯩꯅ ꯈ꯭ꯋꯥꯏꯗꯒꯤ ꯀꯥꯎꯕ ꯉꯝꯃꯣꯏꯗꯕ ꯃ ꯃꯐꯝ ꯃꯇꯝ ꯈꯣꯡꯆꯠ ꯍꯥꯏꯔꯒꯗꯤ ꯁꯤꯀꯤꯝꯒꯤ ꯈꯣꯡꯆꯠꯇ ꯆꯤꯡꯒꯤ ꯂꯝꯕꯤꯗ ꯑꯩꯈꯣꯏ ꯒꯥꯔꯤ ꯃꯆꯥꯗ ꯒꯥꯔꯤ ꯃꯆꯥ ꯍꯥꯏꯕꯗꯤ ꯐꯣꯔ ꯋꯤꯂꯔꯗ ꯆꯠꯄꯗ ꯆꯤꯡꯒꯤ ꯂꯝꯕꯤꯗ ꯀꯣꯏꯅ ꯀꯣꯏꯅ ꯆꯠꯂꯒ ꯑꯗꯨꯗ ꯅꯨꯉꯥꯏꯕꯁꯨ ꯌꯥꯎꯕ ꯑꯋꯥꯕꯁꯨ ꯌꯥꯎꯕ ꯑꯗꯒꯤ ꯅꯣꯡ ꯆꯨꯊꯔꯛꯇꯨꯅ ꯑꯗꯒꯤ ꯆꯠꯄ ꯍꯦ ꯂꯦꯟꯁ꯭ꯂꯥꯏꯗ ꯊꯣꯛꯇꯨꯅ ꯆꯠꯄ ꯌꯥꯗꯕ ꯑꯗꯒꯤ ꯑꯗꯨꯒꯤ ꯃꯅꯨꯡꯗꯨꯗ ꯑꯩꯈꯣꯏ ꯃꯌꯥꯝꯅ ꯍꯥꯏꯕꯗꯤ ꯆꯥꯅꯤꯡꯕ ꯆꯥ ꯃꯐꯝꯗꯨꯗ ꯐꯪꯕ ꯄꯣꯠꯆꯩ ꯈꯥꯝꯃ ꯈꯥꯝꯃꯒ ꯐꯝꯗꯅ ꯆꯥꯗꯅ ꯄꯨꯔꯥ ꯑꯗꯣ ꯑꯅꯧꯕ ꯑꯦꯛꯁꯄꯦꯔꯤꯑꯦꯟꯁ ꯑꯃꯅꯦꯅ ꯈꯜꯂꯦ ꯆꯠꯄꯁꯦ ꯇ꯭ꯔꯦꯟꯗ ꯗꯥꯔꯁꯂꯤꯡꯒꯤ ꯑꯣꯏꯅꯗꯤ ꯇ꯭ꯔꯦꯟꯗ ꯆꯠꯄ ꯌꯥꯏ ꯇ꯭ꯔꯦꯟꯗ ꯑꯗꯨꯝ ꯀꯣꯏꯕ ꯌꯥꯏ ꯑꯩꯈꯣꯏ ꯀꯣꯏꯔꯛꯏ ꯑꯗꯨꯒ ꯁꯤꯀꯤꯝꯒꯤ ꯑꯣꯏꯅꯗꯤ ꯐꯣꯔ ꯋꯤꯂꯔ ꯑꯩꯈꯣꯏ ꯇꯥꯇꯥ ꯁꯨꯃꯣꯒꯨꯝꯕ ꯅꯇ꯭ꯔꯒꯗꯤ ꯆꯤꯡꯒꯤ ꯂꯝꯕꯤꯅꯤꯅ ꯁꯨꯛꯌꯥ ꯌꯥꯗꯔꯦ ꯑꯗꯒꯤ ꯆꯤꯡ ꯀꯥꯒꯦ ꯆꯤꯡ ꯑꯥꯏꯁ ꯃꯔꯛꯇ ꯑꯥꯏꯁ ꯃꯔꯛꯇ ꯆꯠꯄꯗꯁꯨ ꯑꯩꯈꯣꯏꯒꯤ ꯕꯨꯠꯀꯨꯝꯕ ꯇꯣꯡꯗ꯭ꯔꯒꯗꯤ ꯃꯗꯨ ꯅꯨꯡꯉꯥꯏꯇꯕ ꯑꯃ ꯑꯣꯏ ꯑꯗꯨꯏꯗꯨꯅ ꯄꯨꯔꯥ ꯃꯈꯜ ꯑꯅꯧꯕ ꯑꯦꯛꯁꯄꯦꯔꯤꯑꯦꯟꯁ ꯑꯃꯅꯦꯅ ꯑꯩꯅ ꯈꯜꯂꯦ